ꯎꯝ ꯍꯜꯂꯣ ꯑꯣ ꯁꯤꯕꯨ ꯑꯩꯈꯣꯏꯒꯤ ꯍꯣꯇꯦꯜ ꯑꯣꯏꯕꯤꯔꯕ꯭ꯔ ꯁꯤꯕꯣ ꯑꯣ ꯑꯩꯁꯦ ꯑꯩꯈꯣꯏ ꯐꯥꯏꯚ ꯗꯦꯁ ꯂꯩꯖꯒꯗꯕꯅꯦꯕ ꯑꯩꯗꯤ ꯃꯄꯥꯜꯗꯒꯤ ꯂꯥꯛꯄꯅꯦ ꯇꯨꯔꯤꯁꯅꯦ ꯑꯩꯅ ꯄꯥꯝꯖꯕꯁꯤꯡꯁꯤ ꯑꯩꯈꯣꯏꯒꯤ ꯑꯁꯤꯒꯨꯝꯕ ꯑꯩꯈꯣꯏꯒꯤ ꯃꯅꯤꯄꯨꯔꯒꯤ ꯏꯔꯣꯟꯕ ꯑꯗꯨꯗꯒꯤ ꯚꯦꯖꯤꯇꯦꯕꯜ ꯃꯅꯥ ꯃꯁꯤꯡ ꯁꯤꯒꯤ ꯍꯣꯇꯦꯜ ꯑꯃꯇꯪ ꯄꯥꯝꯖꯕ ꯑꯗꯨꯗꯅꯤ ꯑꯩꯅ ꯂꯥꯏꯟ ꯂꯧꯖꯔꯛꯏꯁꯦ ꯍꯣꯏ ꯍꯣꯏ

ꯍꯣꯏ ꯍꯣꯏ ꯍꯣꯏ ꯑꯩ ꯁꯤꯗꯒꯤ ꯇꯦꯕꯜꯗꯨꯗ ꯑꯩꯈꯣꯏꯒꯤ ꯑꯆꯝ ꯑꯔꯥꯛꯁꯨ ꯌꯥꯎꯕ ꯑꯗꯨꯒ ꯍꯧꯖꯤꯛ ꯍꯥꯏꯔꯤꯕ ꯌꯣꯡꯆꯥꯛ ꯏꯔꯣꯟꯕ ꯍꯥꯏꯕꯗꯣ ꯑꯩꯈꯣꯏꯒꯤꯗꯤ ꯌꯥꯝꯅ ꯑꯩꯈꯣꯏꯒꯤ ꯋꯥꯔꯤꯗ ꯃꯅꯤꯄꯨꯔꯒꯤ ꯏꯔꯣꯟꯕꯁꯤ ꯃꯃꯤꯡꯗꯨ ꯌꯥꯝ ꯆꯠꯅ ꯑꯗꯨꯝ ꯍꯥꯏꯅꯕ ꯌꯥꯝ ꯄꯥꯝꯅꯁꯨ ꯇꯧꯕ ꯑꯗꯨ ꯂꯥꯛꯏꯉꯩꯁꯤꯗ ꯍꯥꯏꯔꯤꯕ ꯃꯈꯜ ꯈꯨꯗꯤꯡꯃꯛꯀꯤ ꯏꯔꯣꯟꯕ ꯑꯗꯨꯒ ꯑꯩꯈꯣꯏꯒꯤ ꯑꯍꯥꯎꯕ ꯁꯥꯉꯥ ꯅꯠꯇꯕꯤꯗ ꯑꯗꯨꯒꯤ ꯚꯦꯖꯤꯇꯦꯕꯜꯗꯣ ꯑꯩꯅ ꯅꯨꯃꯤꯠ ꯃꯉꯥꯅꯤ ꯂꯩꯖꯕꯁꯤꯗ ꯑꯦꯔꯦꯟꯁ ꯇꯧꯕꯤꯌꯣꯅ ꯍꯥꯏꯖꯅꯤꯡꯕ

ꯃꯥꯁꯨ ꯌꯥꯝꯅ ꯚꯦꯖꯤꯇꯦꯕꯜ ꯄꯥꯝꯕ ꯃꯤꯁꯛ ꯑꯃꯅꯤ ꯑꯗꯨꯒ ꯍꯧꯖꯤꯛꯀꯤ ꯍꯣꯇꯦꯜꯒꯤ ꯂꯣꯀꯦꯁꯟꯁꯤ ꯍꯣꯇꯦꯜꯁꯤ ꯁꯣꯔꯣꯛ ꯃꯄꯥꯟꯗ ꯑꯣꯏꯅ ꯂꯩꯕꯤꯕꯅꯤ ꯌꯦꯡꯕꯗ ꯍꯦꯛꯇ ꯈꯪꯒꯅꯤꯀꯣ ꯂꯤꯂꯤ ꯍꯣꯇꯦꯜ ꯍꯥꯏꯔꯒ ꯑꯗꯨꯝ ꯈꯪꯒꯅꯤꯀꯣ ꯑꯣ ꯐꯔꯦ ꯐꯔꯦ ꯑꯗꯨꯗꯤ ꯑꯩꯈꯣꯏ ꯍꯥꯏꯔꯤꯕ ꯗꯦꯠ ꯐꯣꯔꯇꯤꯟ ꯁꯤꯗ ꯑꯩꯈꯣꯏ ꯂꯤꯂꯤ ꯍꯣꯇꯦꯜꯁꯤꯗ ꯁꯣꯏꯗꯅꯃꯛ ꯑꯩꯈꯣꯏ ꯏꯟ ꯇꯥꯏꯝ ꯊꯨꯡꯅꯅꯕꯗꯣ ꯍꯣꯠꯅꯖꯔꯛꯑꯒꯦ ꯍꯣꯏ ꯍꯣꯏ ꯊꯦꯡꯌꯨ ꯊꯦꯡꯌꯨ ꯊꯦꯡꯌꯨ